ꯑꯁꯤꯒꯤꯁꯤ ꯀꯩꯅꯣꯒꯤ ꯋꯥꯕꯒꯥꯏꯗ ꯂꯩꯕ ꯒ꯭ꯔꯣꯁꯔꯤ ꯁꯣꯞ ꯑꯃ ꯑꯃꯨꯒꯤ ꯒ꯭ꯔꯣꯁꯔꯤ ꯁꯣꯞꯇꯨ ꯅꯠꯇ꯭ꯔꯥ ꯑꯣ ꯑꯣ ꯑꯁꯤꯗ ꯑꯩꯅ ꯑꯩꯈꯣꯏ ꯍꯌꯦꯡꯁꯤ ꯆꯥꯛ ꯆꯥꯅꯕ ꯑꯃ ꯂꯩꯕ ꯑꯗꯨꯅ ꯑꯥꯂꯨ ꯅꯨꯡ ꯃꯔꯨ ꯃꯔꯥꯡꯗꯣ ꯈꯔ ꯂꯧꯕ ꯌꯥꯗꯣꯏꯔꯒꯤ ꯑꯥꯂꯨꯅꯦ ꯇꯤꯜꯍꯧꯅꯦ ꯆꯅꯝꯅꯦ ꯑꯗꯩ ꯃꯔꯨ ꯃꯔꯥꯡꯁꯨ ꯃꯣꯔꯣꯛꯁꯨ ꯀꯩꯀꯩꯅꯣ ꯈꯔ ꯂꯩꯒꯦ ꯈꯟꯕꯅꯦ ꯑꯥꯂꯨꯅ ꯀꯦ ꯖꯤ ꯃꯉꯥ ꯑꯣꯟꯕꯤꯔꯣ ꯑꯗꯒꯤ ꯇꯤꯜꯍꯧ ꯀꯦ ꯖꯤ ꯑꯅꯤ ꯑꯃ ꯑꯣꯟꯕꯤꯔꯣ ꯑꯗꯒꯤ ꯆꯅꯝꯗꯣ ꯑꯗꯨꯁꯨ ꯀꯦ ꯖꯤ ꯑꯃ ꯍꯥꯞꯄꯤꯔꯣ

ꯃꯔꯨ ꯃꯔꯥꯡꯗꯣ ꯑꯗꯨꯏꯗꯨ ꯂꯨꯄꯥ ꯀꯩꯅꯣꯒꯨꯝꯕ ꯂꯨꯄꯥ ꯌꯥꯡꯈꯩꯒꯨꯝꯕ ꯍꯥꯞꯄꯤꯔꯣ ꯑꯗꯣ ꯃꯣꯔꯣꯛ ꯑꯁꯨꯕꯁꯨ ꯌꯥꯡꯈꯩꯃꯨꯛꯀꯤ ꯇꯧꯕꯤꯔꯣ ꯄꯣꯠꯁꯤ ꯑꯥ ꯅꯣꯏ ꯑꯗꯨꯝ ꯃꯤ ꯊꯤꯂꯛꯅꯤꯉꯥꯏ ꯃꯤ ꯊꯝꯕ꯭ꯔꯣ ꯍꯥꯏꯁꯦ ꯕꯖꯥꯔꯗꯩ ꯑꯩꯈꯣꯏ ꯀꯛꯆꯤꯡꯗꯨ ꯑꯣꯏꯗꯣꯏꯅꯦ ꯀꯛꯆꯤꯡ ꯌꯨꯝꯅꯥꯡꯗꯣ ꯑꯣꯏꯗꯣꯏꯅꯦ ꯑꯗꯣ ꯎꯝ ꯀꯌꯥꯃꯨꯛꯇꯤ ꯍꯥꯞꯅꯤ ꯑꯗꯨ ꯑꯣ ꯑꯣ ꯀꯩꯁꯨ ꯀꯥꯏꯗꯦ ꯑꯗꯨꯝ ꯍꯥꯞꯆꯔꯛꯀꯦ ꯑꯗꯨꯝ ꯈꯔ ꯊꯤꯟꯕꯤꯔꯛꯑꯣ ꯑꯦ ꯁꯤꯡꯁꯨꯅꯤꯅꯦ ꯀꯥꯎꯕꯨ ꯀꯥꯎꯏ ꯁꯤꯡꯗꯨ ꯀꯦ ꯖꯤ ꯃꯈꯥꯏ ꯑꯃꯃꯨꯛꯇ ꯍꯥꯄꯛꯑꯣꯗ

ꯌꯥꯏ ꯑꯩꯅ ꯇꯧꯔꯤꯁꯦ ꯀꯩꯅꯣꯅꯤ ꯌꯦꯟ ꯊꯣꯡꯒꯦ ꯇꯧꯕꯅꯦ ꯍꯌꯦꯡꯁꯦ ꯃꯤ ꯈꯔ ꯑꯩꯈꯣꯏ ꯃꯔꯨꯞ ꯃꯄꯥꯡ ꯈꯔ ꯌꯦꯟꯁꯤ ꯀꯦ ꯖꯤ ꯇꯔꯥꯃꯨꯛꯅꯤ ꯊꯣꯡꯗꯣꯏ ꯑ ꯑꯗꯨꯒꯤ ꯃꯄꯥ ꯆꯥꯅꯕꯗꯣ ꯑꯗꯨꯃꯨꯛꯇꯣ ꯈꯔ ꯍꯥꯞꯄꯤꯔꯛꯑꯣ ꯑꯪ ꯑꯪ ꯌꯥꯎꯗꯣꯏꯅꯤ ꯌꯥꯎꯗꯣꯏꯅꯤ

ꯃꯣꯔꯣꯛ ꯃꯆꯨꯗꯣ ꯄꯤꯀꯦꯠ ꯑꯥꯎ ꯑꯗꯨꯁꯨ ꯀꯩꯅꯣ ꯑꯍꯨꯝꯃꯨꯛ ꯍꯥꯄꯤꯔꯛꯑꯣ ꯍꯪꯒꯥꯝ ꯊꯥꯎ ꯋꯥꯠꯂꯤꯃꯤꯅꯦ ꯀꯥꯎꯔꯤꯃꯤ ꯌꯦꯡꯉꯣ ꯍꯣ ꯍꯣ ꯍꯣ ꯍꯣꯏ ꯑꯗꯨ ꯑꯗꯨꯝ ꯍꯥꯞꯄꯤꯔꯣ ꯌꯦꯡꯉꯒ

ꯍꯣꯏ ꯌꯥꯏ ꯀꯩꯁꯨ ꯀꯥꯏꯗꯦ ꯀꯩꯁꯨ ꯀꯥꯏꯗꯦ ꯍꯣ ꯍꯣ ꯍꯣꯏ

ꯌꯨꯝꯅꯥꯡꯗꯁꯨꯝ ꯆꯪꯕꯤꯔꯛꯑꯣꯀꯣ ꯑꯩꯈꯣꯏ ꯌꯨꯝꯗꯣ ꯑꯗꯨꯒ ꯌꯨꯝ ꯃꯌꯥꯏꯋꯥꯏꯗ ꯂꯩꯕꯅꯦꯕ ꯑꯗꯨꯗ ꯑꯗꯨꯝ ꯍꯪꯕꯤꯔꯒ ꯑꯗꯨꯝ ꯌꯥꯅꯤ ꯃꯤꯡꯂꯣ ꯃꯤꯡꯗꯣ ꯀꯩꯅꯣ ꯀꯧꯕꯅꯤ ꯏꯕꯦꯝꯃ ꯀꯧꯕꯅꯤ ꯍꯣ ꯍꯣ ꯍꯣ ꯍꯣꯏ ꯍꯣ ꯍꯣ ꯐꯔꯦ ꯐꯔꯦ